ꯑꯩꯈꯣꯏꯒꯤ ꯈꯨꯡꯒꯪꯒꯤ ꯃꯃꯤꯡ ꯑꯁꯤ ꯇꯣꯞ ꯀꯧꯏ ꯑꯗꯨꯒ ꯑꯩꯈꯣꯏꯅ ꯇꯣꯞ ꯃꯈꯥ ꯂꯩꯀꯥꯏꯗ ꯂꯩꯖꯕꯅꯤ ꯑꯩꯈꯣꯏꯒꯤ ꯇꯣꯞ ꯑꯁꯤ ꯇꯣꯞ ꯗꯨꯁꯥꯔꯥ ꯄꯟꯆꯥꯌꯠꯅ ꯀꯣꯜꯂꯤ ꯇꯣꯞ ꯗꯨꯁꯥꯔꯥ ꯄꯟꯆꯥꯌꯠ ꯀꯧꯏ ꯑꯩꯈꯣꯏꯒꯤꯁꯦ ꯇꯣꯞ ꯗꯨꯁꯥꯔꯥꯁꯤ ꯇꯣꯞ ꯗꯨꯁꯥꯔꯥ ꯏꯁ ꯍꯥꯏꯕ ꯑꯃꯒ ꯇꯣꯞ ꯗꯨꯁꯥꯔꯥ ꯋꯦꯁ ꯍꯥꯏꯕ ꯑꯃꯒ ꯈꯥꯏꯗꯣꯛꯏ ꯃꯁꯤ ꯏꯔꯤꯜ ꯇꯨꯔꯦꯜꯒꯤ ꯃꯃꯥꯡ ꯑꯁꯤꯅ ꯇꯣꯞ ꯗꯨꯁꯥꯔꯥ ꯏꯁ ꯍꯥꯏꯅ ꯈꯪꯅꯩ ꯑꯗꯨꯒ ꯃꯅꯤꯡ ꯊꯪꯕ ꯁꯔꯨꯛ ꯑꯁꯤꯕꯨꯅ ꯇꯣꯞ ꯗꯨꯁꯥꯔꯥ ꯋꯦꯁ ꯍꯥꯏꯔꯒ ꯈꯪꯅꯩ ꯑꯩꯈꯣꯏꯅ ꯇꯣꯞ ꯗꯨꯁꯥꯔꯥ ꯋꯦꯁꯇ ꯂꯩꯖꯕꯅꯤ ꯇꯣꯞ ꯗꯨꯁꯥꯔꯥ ꯋꯦꯁꯀꯤ ꯃꯈꯥ ꯂꯩꯀꯥꯏꯗ ꯂꯩꯕꯅꯤ ꯑꯩꯈꯣꯏꯅ ꯑꯗꯨꯒ ꯑꯩꯈꯣꯏꯒꯤ ꯇꯣꯞ ꯗꯨꯁꯥꯔꯥ ꯋꯦꯁ ꯑꯁꯤ ꯂꯩꯀꯥꯏ ꯑꯍꯨꯝ ꯂꯩꯀꯥꯏ ꯑꯍꯨꯝ ꯊꯣꯛꯅ ꯈꯥꯏꯗꯣꯛꯏ ꯂꯩꯀꯥꯏ ꯑꯍꯨꯝ ꯑꯁꯤ ꯇꯣꯞ ꯑꯋꯥꯡ ꯂꯩꯀꯥꯏ ꯍꯥꯏꯕ ꯑꯃ ꯇꯣꯞ ꯃꯌꯥꯏ ꯂꯩꯀꯥꯏ ꯍꯥꯏꯕ ꯑꯃ ꯑꯃꯗꯤ ꯇꯣꯞ ꯃꯈꯥ ꯂꯩꯀꯥꯏ ꯍꯥꯏꯕ ꯑꯃ ꯑꯩꯈꯣꯏꯅ ꯇꯣꯞ ꯃꯈꯥ ꯂꯩꯀꯥꯏꯗ ꯂꯩꯖꯕꯅꯤ ꯑꯗꯨꯒ ꯃꯐꯝ ꯑꯁꯤ ꯀ꯭ꯂꯕ ꯑꯅꯤꯅ ꯀꯣꯜꯂꯤ ꯇꯣꯞ ꯑꯋꯥꯡ ꯂꯩꯀꯥꯏ ꯑꯁꯤꯅ ꯀ꯭ꯂꯕ ꯑꯃꯅ ꯀꯣꯜꯂꯒ ꯀ꯭ꯂꯕ ꯑꯁꯤꯒꯤ ꯃꯃꯤꯡꯅ ꯅꯦꯍꯔꯨ ꯀ꯭ꯂꯕ ꯍꯥꯏꯅ ꯀꯧꯏ ꯑꯗꯨꯒ ꯑꯩꯈꯣꯏꯒꯤ ꯇꯣꯞ ꯃꯌꯥꯝ ꯂꯩꯀꯥꯏ ꯑꯃꯗꯤ ꯇꯣꯞ ꯃꯈꯥ ꯂꯩꯀꯥꯏ ꯑꯁꯤꯅ ꯇꯣꯞ ꯌꯨꯠ ꯀ꯭ꯂꯕꯅ ꯀꯣꯜꯂꯤ ꯑꯩꯈꯣꯏꯒꯤ ꯈꯨꯡꯒꯪ ꯑꯁꯤꯗ ꯀꯝꯃꯨꯅꯤꯇꯤ ꯍꯣꯜ ꯑꯍꯨꯝꯗꯤ ꯁꯨꯔꯦ ꯀꯝꯃꯨꯅꯤꯇꯤ ꯍꯣꯜ ꯑꯍꯨꯝ ꯑꯁꯤ ꯇꯣꯞ ꯑꯋꯥꯡ ꯂꯩꯀꯥꯏꯒꯤ ꯀꯝꯃꯨꯅꯤꯇꯤ ꯍꯣꯜ ꯍꯥꯏꯕ ꯑꯃ ꯑꯗꯨꯒ ꯇꯣꯞ ꯃꯌꯥꯏ ꯂꯩꯀꯥꯏ ꯀꯝꯃꯨꯅꯤꯇꯤ ꯍꯣꯜ ꯑꯃꯗꯤ ꯇꯣꯞ ꯇꯣꯞ ꯃꯈꯥ ꯂꯩꯀꯥꯏ ꯀꯝꯃꯨꯅꯤꯇꯤ ꯍꯣꯜ ꯇꯣꯞ ꯃꯈꯥ ꯂꯩꯀꯥꯏ ꯀꯝꯃꯨꯅꯤꯇꯤ ꯍꯣꯜꯁꯤꯅ ꯏꯀꯣꯟ ꯀꯣꯟꯕꯗ ꯁꯥꯖꯔꯦ ꯑꯗꯨꯒ ꯀ꯭ꯂꯕ ꯑꯁꯤꯅ ꯁꯤꯟꯕꯤꯗꯨꯅ ꯆꯍꯤ ꯈꯨꯗꯤꯡꯒꯤ ꯌꯥꯎꯁꯪ ꯏꯁꯄꯣꯔꯠ ꯄꯥꯡꯊꯣꯛꯆꯩ ꯍꯟꯗꯛꯁꯨ ꯌꯥꯎꯁꯪ ꯏꯁꯄꯣꯔꯠ ꯌꯥꯝꯅ ꯅꯨꯡꯉꯥꯏꯅ ꯄꯥꯡꯊꯣꯛꯈꯤ ꯑꯗꯨꯒ

ꯊꯕꯛ ꯏꯟꯈꯥꯡ ꯇꯧꯕꯁꯨ ꯌꯥꯎꯕꯨꯗꯤ ꯌꯥꯎꯅꯩ ꯑꯗꯨꯕꯨ ꯑꯅꯝꯕꯅ ꯊꯕꯛ ꯁꯨꯔꯒ ꯂꯩꯕ ꯏꯃꯨꯡꯅ ꯅꯝꯅ ꯂꯩ ꯈꯨꯡꯒꯪ ꯑꯁꯤ ꯌꯥꯝꯅ ꯏꯪꯅ ꯆꯤꯛꯅ ꯏꯔꯤꯟ ꯇꯨꯔꯦꯟ ꯃꯄꯥꯟꯗ ꯂꯩꯕ ꯈꯨꯡꯒꯪ ꯑꯣꯏ ꯌꯥꯝꯅ ꯏꯪꯏ ꯌꯥꯝꯅ ꯅꯨꯡꯉꯥꯏ ꯌꯥꯝꯅ ꯐꯩ ꯃꯤꯁꯤꯡꯁꯨ ꯑꯗꯨꯒ ꯄꯨꯛꯆꯦꯟ ꯈꯣꯏꯖꯦꯟꯁꯨ ꯇꯤꯟꯅꯩ ꯍꯔꯥꯎ ꯇꯌꯥꯝꯅ ꯂꯩꯃꯤꯟꯅꯩ ꯑꯗꯨꯒ ꯑꯩꯈꯣꯏꯒꯤ ꯀꯩꯅꯣꯁꯤ ꯍꯨꯖꯤꯛꯇꯤ ꯄꯟꯆꯥꯌꯠꯀꯤ ꯚꯣꯠ ꯑꯁꯤ ꯇꯧꯗ꯭ꯔꯤꯕꯅꯤꯅ ꯑꯩꯈꯣꯏꯒꯤ ꯍꯧꯖꯤꯛ ꯍꯥꯟꯅꯒꯤ ꯑꯣꯏꯔꯝꯕ ꯄ꯭ꯔꯙꯥꯟ ꯃꯦꯝꯕꯔꯁꯤꯡ ꯑꯁꯤ ꯍꯧꯖꯤꯛꯇꯤ ꯃꯣꯏ ꯄꯣꯊꯥꯗꯨꯅ ꯑꯅꯧꯕ ꯆꯤꯌꯥꯔ ꯄꯥꯔꯁꯟꯅ ꯄ꯭ꯔꯙꯥꯟꯒꯤ ꯃꯍꯨꯠ ꯁꯤꯟꯗꯨꯅ ꯂꯩꯖꯔꯤ ꯑꯗꯨꯒ ꯑꯩꯈꯣꯏꯒꯤ ꯃꯦꯝꯕꯔꯅ ꯖꯌꯦꯟꯇ ꯍꯥꯏꯅ ꯀꯧꯏ ꯃꯍꯥꯛꯁꯨ ꯀꯩꯅꯣ ꯑꯁꯤꯒꯤ ꯈꯨꯡꯒꯪ ꯑꯁꯤꯒꯤ ꯆꯥꯎꯈꯠꯅꯅꯕꯒꯤ ꯂꯝꯕꯤꯗ ꯌꯥꯝꯅ ꯁꯦꯝ ꯁꯥꯒꯠꯇꯅ ꯇꯧꯖꯔꯤ ꯍꯟꯇꯛꯁꯨ ꯀ꯭ꯂꯕ ꯑꯁꯤ ꯀꯝꯃꯨꯅꯤꯇꯤ ꯃꯌꯥꯏ ꯃꯈꯥ ꯂꯩꯀꯥꯏ ꯀꯝꯃꯨꯅꯤꯇꯤꯒꯤ ꯀꯩꯅꯣ ꯑꯩꯈꯣꯏꯒꯤ ꯗꯁꯕꯤꯟ ꯁꯥꯕꯤꯗꯨꯅ ꯃꯌꯥꯝꯒꯤ ꯑꯋꯥꯕꯗ ꯃꯇꯦꯡ ꯄꯥꯡꯕꯤꯔꯤ ꯌꯥꯝꯅ ꯐꯩ ꯈꯨꯡꯒꯪ ꯑꯁꯤ ꯌꯥꯝꯅ ꯅꯨꯡꯉꯥꯏ ꯑꯗꯨꯒ ꯂꯝꯕꯤꯒꯤ ꯍꯥꯏꯔꯒꯗꯤ ꯍꯧꯖꯤꯛꯁꯦ ꯂꯝꯕꯤꯁꯦ ꯈꯇꯪꯗꯤ ꯅꯨꯡꯉꯥꯏꯇꯦ ꯀꯩꯒꯤꯅꯣ ꯍꯥꯏꯕꯗ ꯀꯣꯏꯂꯥꯁꯁꯤꯡ ꯑꯁꯤ ꯀꯥꯏꯔꯛꯄꯅ ꯃꯔꯝ ꯑꯣꯏꯔꯒ ꯅꯣꯡ ꯆꯨꯕ ꯃꯇꯝꯗ ꯂꯩꯈꯣꯝ ꯌꯥꯝꯅ ꯊꯣꯛꯄ ꯑꯃꯗꯤ ꯅꯨꯡꯁꯥ ꯁꯥꯕ ꯃꯇꯝꯗꯅ ꯌꯥꯝꯅ ꯎꯐꯨꯜꯒꯨꯝꯕ ꯊꯥꯡꯕꯁꯦ ꯑꯣꯏꯔꯤ ꯑꯗꯨꯅ ꯑꯩꯅ ꯍꯥꯏꯖꯅꯤꯡꯕꯁꯤꯅ ꯑꯦꯝ ꯑꯦꯜ ꯑꯦꯁꯤꯡ ꯃꯔꯤ ꯂꯩꯅꯕ ꯑꯦꯝ ꯑꯦꯜ ꯑꯦ ꯁꯤꯡꯅ ꯂꯝꯕꯤ ꯑꯁꯤꯕꯨ ꯈꯔ ꯈꯖꯤꯛꯇꯪ ꯁꯦꯝꯖꯤꯜꯂꯒꯗꯤ ꯍꯦꯟꯅ ꯅꯨꯡꯉꯥꯏꯕ ꯈꯨꯡꯒꯪ ꯑꯃ ꯍꯥꯏꯕꯗꯨ ꯑꯣꯏꯒꯅꯤ ꯍꯥꯏꯅ ꯈꯟꯖꯩ ꯑꯗꯨꯒ ꯑꯩꯈꯣꯏꯒꯤ ꯈꯨꯡꯒꯪ ꯑꯁꯤ ꯄꯣꯔꯣꯝꯄꯥꯠ ꯗꯤ ꯁꯤꯅ ꯑꯩꯈꯣꯏꯒꯤ ꯈꯨꯡꯒꯪ ꯑꯁꯤ ꯄꯣꯔꯣꯝꯄꯥꯠ ꯄꯨꯂꯤꯁ ꯏꯁꯇꯦꯁꯟꯅ ꯀꯣꯜꯂꯤ ꯑꯗꯨꯒ ꯑꯩꯈꯣꯏꯒꯤ ꯈꯨꯡꯒꯪ ꯑꯁꯤ ꯌꯥꯝ ꯅꯨꯡꯉꯥꯏꯕ ꯑꯃꯅ ꯗꯤ ꯁꯤ ꯑꯣꯐꯤꯁꯁꯨ ꯌꯥꯝꯅ ꯅꯛꯅ ꯂꯩꯕ ꯃꯔꯝꯅ ꯌꯥꯝꯅ ꯅꯨꯡꯉꯥꯏꯕ ꯍꯥꯏꯕꯗꯨ ꯑꯣꯏ ꯌꯥꯝꯅ ꯅꯨꯡꯉꯥꯏꯅ ꯏꯪꯅ ꯆꯤꯛꯅ ꯂꯩꯕ ꯈꯨꯡꯒꯪ ꯑꯃ ꯍꯥꯏꯕꯗꯨ ꯑꯣꯏꯔꯤ ꯃꯇꯝ ꯃꯇꯝꯒꯤ ꯍꯔꯥꯎ ꯀꯨꯝꯍꯩ ꯄꯥꯡꯊꯣꯛꯇꯨꯅ ꯅꯨꯡꯉꯥꯏꯅ ꯃꯌꯥꯝꯁꯤꯕꯨ ꯏꯟꯇꯔꯇꯦꯟ ꯇꯧꯍꯜꯂꯤ ꯍꯧꯖꯤꯛꯁꯨ ꯈꯨꯡꯒꯪ ꯑꯁꯤꯒꯤ ꯆꯥꯎꯈꯠꯅꯕ ꯍꯥꯏꯗꯨꯅ ꯀꯝꯃꯨꯅꯤꯇꯤ ꯍꯣꯜ ꯑꯃ ꯇꯣꯞ ꯌꯨꯠ ꯀ꯭ꯂꯕꯀꯤ ꯃꯅꯥꯛꯇ ꯁꯥꯅꯅꯕ ꯍꯥꯏꯅꯁꯨ ꯀꯟꯅ ꯍꯥꯏꯅꯔꯤ ꯃꯁꯤ ꯑꯃ ꯁꯥꯔꯛꯑꯒꯗꯤ ꯑꯃꯨꯛꯀ ꯍꯦꯟꯅ ꯅꯨꯡꯉꯥꯏꯔꯒꯅꯤ

ꯇꯣꯞ ꯍꯥꯏꯔꯤꯕ ꯃꯐꯝ ꯑꯁꯤ ꯑꯩꯒꯤ ꯋꯥꯈꯟꯗꯗꯤ ꯌꯥꯝꯅ ꯅꯨꯡꯉꯥꯏꯕ ꯃꯐꯝ ꯑꯃ ꯑꯣꯏꯔꯤ ꯑꯗꯨꯕꯨ ꯇꯨꯔꯦꯟ ꯃꯄꯥꯟ ꯑꯣꯏꯕꯅꯤꯅ ꯏꯁꯤꯡ ꯑꯆꯥꯎꯕꯁꯨ ꯈꯔꯗꯤ ꯃꯥꯏꯌꯣꯛꯅꯩ ꯏꯁꯤꯡ ꯑꯆꯥꯎꯗꯤ ꯈꯔ ꯃꯥꯏꯌꯣꯛꯅꯩ ꯑꯗꯨꯕꯨ ꯀꯩꯅꯣ ꯇꯧꯕꯅꯤꯅ ꯇꯨꯔꯦꯟ ꯃꯄꯥꯟ ꯑꯣꯏꯕꯅꯤꯅ ꯏꯁꯤꯡ ꯃꯥꯏꯁꯤꯡꯒꯤꯗꯤ ꯑꯋꯥꯕꯗꯤ ꯂꯩꯇꯔꯦ ꯍꯥꯏꯅ ꯍꯥꯏꯖꯅꯤꯡꯏ